ꯃꯅꯤꯄꯨꯔꯤ ꯂꯣꯟ ꯍꯣꯡꯂꯛꯂꯤꯕꯒꯤ ꯃꯔꯝꯗꯤ ꯃꯅꯤꯄꯨꯔꯗ ꯂꯥꯏꯔꯤꯛ ꯂꯥꯏꯁꯨ ꯇꯝꯕ ꯃꯇꯝꯗ ꯏꯪꯂꯤꯁ ꯑꯌꯥꯝꯕꯅ ꯌꯥꯎꯕ ꯑꯃꯁꯨꯡ ꯃꯄꯥꯜꯂꯝꯗ ꯃꯅꯤꯄꯨꯔꯒꯤ ꯂꯥꯏꯔꯤꯛ ꯊꯝꯐꯝ ꯈꯨꯗꯣꯡꯆꯥꯗꯕ ꯃꯔꯝꯅ ꯃꯄꯥꯜꯂꯝꯗ ꯇꯝꯕꯗꯒꯤ ꯂꯣꯟ ꯍꯣꯡꯂꯛꯄ ꯑꯁꯤꯅꯤ